ꯏꯀꯨꯏ ꯀꯨꯏꯗꯅ ꯑꯩꯅ ꯑꯩꯈꯣꯏꯒꯤ ꯏ ꯀꯃꯔꯁ ꯋꯦꯞꯁꯥꯏꯠ ꯑꯦꯃꯥꯖꯣꯟꯗꯒꯤ ꯑꯩꯈꯣꯏꯒꯤ ꯄꯦꯗꯦꯁꯇꯦꯜ ꯐꯦꯟ ꯁ꯭ꯇꯦꯟꯗꯤꯡ ꯐꯦꯟ ꯑꯃ ꯑꯩꯅ ꯆꯦꯜꯂꯤ ꯕꯤ ꯒꯥꯔꯠ ꯀꯝꯄꯅꯤꯒꯤꯅꯦ ꯕꯤ ꯒꯥꯔꯠ ꯀꯝꯄꯅꯤꯒꯤ ꯍꯧꯖꯤꯛꯀꯤ ꯐꯦꯟꯁꯦ ꯑꯩꯅ ꯆꯦꯜꯂꯒ ꯌꯧꯔꯛꯄ ꯃꯇꯝꯗꯁꯨ ꯄꯣꯠꯁꯤ ꯐꯣꯜꯇꯤ ꯑꯣꯏꯅ ꯌꯧꯔꯛꯄ ꯗꯤꯐꯦꯛ ꯄꯤꯁ ꯑꯣꯏꯅ ꯂꯥꯛꯑꯦ ꯃꯥꯒꯤ ꯁ꯭ꯇꯦꯟꯗꯣ ꯁ꯭ꯇꯦꯟꯗꯨꯃ ꯑꯗꯨꯝ ꯀꯥꯏꯔꯦꯕ ꯄꯣꯠꯁꯦ ꯑꯗꯨꯒ ꯄꯣꯠꯁꯦ ꯑꯩꯅ ꯁꯤꯖꯤꯟꯅꯔꯦ ꯅꯣꯡ ꯅꯤꯅꯤ ꯁꯤꯖꯤꯟꯅꯕ ꯃꯇꯝꯗ ꯋꯌꯥꯔꯁꯤ ꯑꯗꯨꯝ ꯇꯠꯄ ꯍꯧꯔꯛꯑꯦ ꯋꯌꯥꯔꯁꯤ ꯇꯠꯄ ꯍꯧꯔꯛꯄꯗꯒꯤꯗꯤ ꯃꯥꯒꯤ ꯃꯣꯇꯣꯔꯁꯦ ꯃꯣꯇꯣꯔꯁꯦ ꯁꯥꯒꯠꯂꯛꯑꯦꯕ ꯃꯣꯇꯣꯔꯁꯦ ꯁꯥꯒꯠꯂꯦ ꯑꯗꯨꯝ ꯁꯥꯒꯠꯅ ꯁꯥꯒꯠꯅ ꯑꯩꯁꯦ ꯑꯗꯨꯝ ꯁꯤꯖꯤꯟꯅꯩꯀꯣ ꯌꯥꯕ꯭ꯔꯥ ꯌꯦꯡꯒꯦꯅ ꯃꯣꯇꯣꯔꯁꯦ ꯁꯨꯝ ꯁꯥꯒꯠꯂꯛꯄꯗꯒꯤꯗꯤ ꯍꯞꯇꯥ ꯑꯃꯨꯛ ꯑꯣꯏꯔ ꯃꯥꯜꯂꯦ ꯍꯞꯇꯥ ꯑꯃꯒꯤ ꯃꯇꯨꯡꯁꯤꯗ ꯄꯣꯠꯁꯤ ꯃꯣꯇꯣꯔꯁꯤꯁꯨ ꯑꯗꯨꯝ ꯃꯨꯠꯈ꯭ꯔꯦ ꯐ꯭ꯌꯨꯖ ꯑꯣꯏꯈ꯭ꯔꯦ ꯑꯗꯨꯗꯒꯤꯗꯤ ꯑꯩꯅ ꯃꯣꯏꯒꯤ ꯁꯔꯚꯤꯁ ꯁꯦꯟꯇꯔꯗ ꯀꯣꯜ ꯇꯧꯔꯒ ꯄꯣꯠꯁꯤ ꯑꯝꯇꯪ ꯀꯩꯅꯣ ꯇꯧꯕꯤꯌꯨ ꯅꯣꯏꯅ ꯆꯦꯛ ꯇꯧꯕꯤꯌꯨ ꯅꯣꯏ ꯋꯥꯔꯦꯟꯇꯤꯁꯨ ꯄꯤꯔꯤꯕꯅꯤ ꯂꯧꯈꯠꯄꯤꯕ ꯂꯥꯛꯄꯤꯒꯦꯔꯥ ꯀꯩꯗꯧꯕꯅꯣꯅ ꯍꯥꯏꯕ ꯃꯇꯝꯗ ꯃꯣꯏꯅ ꯄꯣꯠꯁꯤꯗꯤ ꯅꯣꯏꯅ ꯍꯥꯡꯗꯣꯛꯈ꯭ꯔꯕꯅꯤꯅ ꯁꯤꯖꯤꯟꯅꯈ꯭ꯔꯕꯅꯤꯅ ꯅꯣꯏꯅ ꯆꯥꯛꯍꯟꯕ ꯑꯣꯏꯔꯝꯒꯅꯤ ꯍꯟꯗꯣꯛꯄꯗꯤ ꯌꯥꯔꯔꯣꯏ ꯍꯥꯏꯅ ꯇꯧꯔꯛꯄꯅꯦ ꯑꯗꯣ ꯑꯩꯅ ꯃꯣꯏꯗꯁꯨ ꯊꯥꯡꯒꯠꯂꯦ ꯄꯣꯠꯇꯨ ꯔꯤꯐꯟ ꯇꯧꯕꯤꯌꯨ ꯄꯩꯁꯥꯗꯣ ꯌꯥꯔꯒꯗꯤ ꯑꯝꯇꯪꯗꯤꯅ ꯍꯥꯏꯅ ꯑꯩꯅ ꯍꯥꯏꯕꯁꯤꯗ ꯄꯣꯠꯁꯤ ꯃꯣꯏꯅ ꯀꯩꯅꯣ ꯇꯧꯕꯤꯗꯦ ꯔꯤꯇꯔꯟ ꯇꯧꯗꯅ ꯑꯗꯨꯝ ꯂꯩꯔꯦ ꯐꯦꯟꯗꯨꯁꯨ ꯑꯗꯨꯝ ꯃꯥꯡꯉꯦ ꯌꯥꯝ ꯀꯩꯅꯣ ꯇꯧꯏ ꯋꯣꯔꯁ ꯑꯦꯛꯁꯄꯤꯔꯤꯌꯦꯟꯁꯁꯦ ꯌꯥꯝꯅ ꯅꯨꯡꯉꯥꯏꯇꯕ ꯑꯦꯛꯁꯄꯤꯔꯤꯌꯦꯟꯁ ꯑꯃ ꯑꯣꯏꯔꯦ ꯑꯗꯨꯏ ꯄꯣꯠꯇꯣ ꯑꯃ ꯑꯗꯨꯅꯦ ꯑꯩꯒꯤ ꯅꯦꯒꯦꯇꯤꯞ ꯑꯦꯛꯁꯄꯤꯔꯤꯌꯦꯟꯁ ꯍꯥꯏꯕꯨ ꯄꯣꯠ ꯆꯦꯟꯕꯗ